ꯍꯂꯣ ꯍꯣꯏ ꯃꯥꯅꯦ ꯉꯔꯥꯡ ꯇꯨꯔꯦꯟꯗꯒꯤ ꯏꯁꯤꯡ ꯆꯤꯡꯈꯠꯂꯛꯄꯅꯦ ꯑꯗꯨꯒ ꯕ꯭ꯂꯤꯆꯤꯡ ꯄꯥꯎꯗꯔ ꯍꯥꯞꯇ꯭ꯔꯤꯉꯩꯗ ꯁꯣꯏꯗꯅ ꯊꯥꯗꯣꯛꯈꯤꯕꯅꯦ ꯍꯣꯏ ꯃꯇꯨꯡꯗꯗꯤ ꯌꯦꯡꯉꯒ ꯊꯕꯤꯔꯒꯦ ꯋꯥꯔꯧꯕꯤꯒꯅꯨ ꯍꯣꯏ ꯍꯣꯏ